ꯒꯥꯔꯗꯦꯟ ꯇꯧꯕ ꯃꯇꯝꯗ ꯌꯣꯄꯥꯛ ꯑꯗꯨꯒ ꯀꯔꯤ ꯒꯥꯔꯃꯦꯟ ꯊꯥꯡ ꯑꯗꯨꯒ ꯁꯤꯒꯨꯝꯕꯁꯦ ꯑꯗꯨꯝ ꯁꯤꯖꯤꯟꯅꯩ ꯑꯗꯨꯒ ꯄꯣꯠ ꯌꯥꯝꯅ ꯆꯥꯎꯅ ꯁꯤꯖꯤꯟꯅꯕ ꯃꯇꯝꯗꯗꯤ ꯏꯪꯈꯣꯜꯗꯣ ꯌꯥꯝꯅ ꯎꯕ ꯃꯇꯝꯗꯗꯤ ꯇꯨꯂꯨꯒꯨꯝꯕ ꯁꯤꯖꯤꯟꯅꯩ ꯄꯦꯔꯦꯒꯨꯝꯕ ꯑꯗꯨꯒ ꯑꯗꯨꯝꯍꯥꯏꯅ ꯑꯗꯨꯝ ꯑꯌꯥꯝꯕ ꯑꯗꯨꯝ ꯇꯧꯋꯦ ꯑꯗꯨꯒ ꯀꯥꯔꯅꯦꯜ ꯑꯗꯨꯒ ꯏꯁꯤꯡ ꯌꯥꯝꯅ ꯆꯥꯏꯕꯤꯕ ꯑꯗꯨꯃꯥꯏꯅ ꯇꯧꯔꯒ ꯌꯣꯠꯄꯥꯛ ꯊꯥꯡꯖꯧ ꯁꯤꯒꯨꯝꯕꯒ ꯑꯗꯨꯝ ꯁꯤꯖꯤꯟꯅꯩ